ꯀꯧꯅꯥꯅ ꯁꯥꯕ ꯄꯣꯠꯁꯤꯒꯤ ꯃꯔꯝꯗ ꯑꯩꯈꯣꯏꯒꯤ ꯏꯅꯦ ꯑꯃ ꯂꯩ ꯃꯍꯥꯛꯁꯤ ꯀꯧꯅꯥ ꯁꯥꯕꯗ ꯈ꯭ꯋꯥꯏꯗꯒꯤ ꯃꯃꯤꯡ ꯆꯠꯄ ꯑꯗꯨꯒꯨꯝꯕ ꯅꯨꯄꯤ ꯑꯃꯅꯤ ꯃꯥꯅ ꯁꯥꯕ ꯄꯣꯠꯁꯦ ꯃꯌꯥꯝꯒ ꯃꯥꯟꯅꯗꯦ ꯑꯗꯨꯅ ꯃꯥꯒꯤ ꯄꯣꯠꯁꯤꯗꯤ ꯇꯣꯉꯥꯟꯅ ꯇꯣꯞ ꯇꯣꯞꯄꯤ ꯃꯁꯛꯁꯦ ꯇꯣꯉꯥꯜꯂꯤ ꯑꯗꯨꯅ ꯃꯥꯅ ꯁꯥꯕ ꯄꯣꯠ ꯈꯨꯗꯤꯡꯃꯛ ꯌꯣꯟꯕ ꯈꯣꯠꯄꯗ ꯈ꯭ꯋꯥꯏꯗꯒꯤ ꯅꯨꯡꯉꯥꯏꯕ ꯑꯗꯨꯒꯨꯝꯕ ꯏꯟꯗꯨꯒꯤ ꯄꯣꯠ ꯍꯥꯏꯔꯗꯤ ꯃꯤ ꯄꯨꯝꯅꯃꯛꯅ ꯂꯣꯏꯅ ꯄꯥꯝꯅꯕ ꯑꯗꯨꯒꯨꯝꯕ ꯃꯤꯑꯣꯏ ꯑꯃꯅꯤ